ꯍꯜꯂꯣ ꯀꯪꯂꯩ ꯇ꯭ꯔꯦꯕꯦꯜꯁꯅꯤꯀꯣ ꯑꯩ ꯍꯌꯦꯡ ꯇꯦꯛꯁꯤ ꯑꯃꯇꯪ ꯕꯨꯛ ꯇꯧꯖꯒꯦ ꯏꯝꯐꯥꯜ ꯏꯌꯥꯔꯄꯣꯔ꯭ꯠ ꯐꯥꯎ ꯄꯨꯡ ꯑꯍꯨꯝꯒꯤ ꯐ꯭ꯂꯥꯏꯠꯅꯤ ꯑꯗꯨ ꯌꯥꯔꯒꯗꯤ ꯄꯨꯡ ꯑꯃꯗ ꯂꯥꯛꯄꯤꯕ ꯌꯥꯒꯗ꯭ꯔꯣ ꯑꯩꯒꯤ ꯂꯩꯐꯝꯗꯤ ꯀꯥꯛꯆꯤꯡ ꯈꯨꯟꯌꯥꯏ ꯂꯩꯀꯥꯏ ꯍꯩꯅꯧꯕꯣꯝ ꯄꯔꯦꯡ ꯌꯥꯔꯒꯗꯤ ꯃꯇꯝ ꯆꯥꯅ ꯂꯥꯛꯄꯤꯌꯨꯀꯣ ꯑꯣ ꯊꯝꯖꯔꯦ ꯊꯝꯖꯔꯦ